ꯃꯥꯅꯤꯄꯨꯔꯗ ꯂꯥꯛꯄ ꯃꯇꯝꯗ ꯑꯩꯈꯣꯏꯒꯤ ꯂꯝꯀꯣꯏꯕꯁꯤꯡꯅ ꯑꯩꯈꯣꯏꯒꯤ ꯇ꯭ꯔꯥꯏ ꯇꯧꯕ ꯌꯥꯕ ꯃꯐꯝ ꯑꯁꯤ ꯑꯁꯨꯛꯀꯤ ꯃꯇꯤꯛ ꯑꯩꯈꯣꯏꯅ ꯂꯩ ꯃꯔꯨ ꯑꯣꯏꯅ ꯑꯩꯈꯣꯏꯒꯤ ꯅꯥꯠꯀꯤ ꯑꯣꯏꯕ ꯑꯦꯛꯁꯄꯤꯔꯦꯟꯁ ꯀꯌꯥ ꯑꯩꯈꯣꯏꯒꯤ ꯆꯥꯛ ꯆꯥ ꯌꯨꯊꯛꯀꯤ ꯃꯇꯥꯡꯗ ꯃꯣꯏꯗꯒꯤ ꯍꯥꯏꯗꯤ ꯃꯣꯏꯅ ꯑꯩꯈꯣꯏꯗꯒꯤ ꯑꯦꯛꯁꯄꯤꯔꯦꯟꯁ ꯀꯌꯥ ꯑꯃ ꯂꯧꯕ ꯌꯥꯏ ꯃꯔꯨ ꯑꯣꯏꯅ ꯑꯩꯈꯣꯏꯒꯤ ꯂꯩꯔꯤꯕ ꯃꯥꯅꯤꯄꯨꯔꯒꯤ ꯀꯜꯆꯔꯒꯤꯁꯨ ꯃꯥꯅꯨꯡ ꯆꯜꯂꯤꯕ ꯖꯥꯒꯣꯏ ꯏꯁꯩ ꯑꯁꯤꯗ ꯃꯈꯣꯏꯁꯨ ꯌꯥꯎꯔꯒ ꯃꯣꯏꯒꯤ ꯑꯣꯏꯕ ꯃꯣꯏꯅꯁꯨ ꯑꯩꯈꯣꯏꯒꯤ ꯀꯜꯆꯔ ꯁꯤꯗꯒꯤ ꯑꯦꯛꯁꯄꯤꯔꯦꯟꯁ ꯀꯌꯥ ꯑꯃ ꯐꯪꯕ ꯌꯥꯕꯒꯤ ꯈꯨꯗꯣꯡꯆꯕ ꯑꯃ ꯂꯩ ꯑꯃꯗꯤ ꯑꯩꯈꯣꯏꯒꯤ ꯆꯤꯟꯖꯥꯛ ꯆꯥꯛ ꯆꯥ ꯌꯨꯊꯛ ꯀꯌꯥꯗ ꯃꯔꯨ ꯑꯣꯏꯅ ꯑꯩꯈꯣꯏꯒꯤ ꯌꯦ ꯎꯁꯣꯞ ꯑꯃ ꯀꯠꯄ ꯃꯇꯝꯗ ꯑꯩꯈꯣꯏꯅ ꯃꯊꯦꯜ ꯂꯨꯀꯣꯏ ꯀꯌꯥ ꯑꯃ ꯂꯥꯡꯗꯅ ꯆꯥꯔꯤꯕ ꯊꯛꯂꯤꯕ ꯑꯁꯤ ꯃꯈꯣꯏꯅꯁꯨ ꯑꯩꯈꯣꯏꯒꯤ ꯄꯣꯠ ꯑꯁꯦ ꯆꯥꯕ ꯃꯇꯝꯗ ꯃꯣꯏꯒꯤꯁꯨ ꯑꯣꯏꯅ ꯑꯦꯛꯁꯄꯤꯔꯦꯟꯁ ꯑꯃ ꯐꯪꯖꯒꯗꯧꯔꯤꯕꯅꯤ ꯑꯗꯨꯒ ꯑꯩꯈꯣꯏꯅ ꯖꯥꯒꯣꯏ ꯏꯁꯩꯒꯤ ꯃꯔꯝꯗ ꯑꯣꯏꯔꯒꯁꯨ ꯑꯩꯈꯣꯏꯒꯤ ꯂꯩꯔꯤꯕ ꯈꯝꯕ ꯊꯣꯏꯕꯤ ꯖꯥꯒꯣꯏ ꯑꯩꯈꯣꯏꯒꯤ ꯇ꯭ꯔꯥꯏꯕꯦꯜꯒꯤ ꯖꯥꯒꯣꯏ ꯂꯩꯔꯤꯕ ꯈꯨꯗꯤꯡꯃꯛ ꯑꯁꯤꯗ ꯃꯈꯣꯏꯒꯤꯁꯨ ꯃꯈꯣꯏꯒꯤ ꯑꯦꯛꯁꯄꯤꯔꯦꯟꯁ ꯑꯃ ꯑꯣꯏꯅ ꯂꯧꯕ ꯌꯥꯕꯒꯤ ꯈꯨꯗꯣꯡꯆꯕꯁꯤꯡ ꯑꯗꯨ ꯂꯝꯀꯣꯏꯕꯁꯤꯡꯅ ꯃꯥꯅꯤꯄꯨꯔꯗ ꯂꯥꯛꯄ ꯃꯇꯝꯗ ꯐꯪꯉꯤ